ꯍꯜꯂꯣ ꯁꯤ ꯍꯦꯜꯠ ꯁꯦꯟꯇꯔꯒꯤ ꯍꯦꯜꯠ ꯏꯟꯁꯨꯔꯦꯟꯁꯀꯤ ꯁꯦꯟꯇꯔꯗꯨꯗꯅꯤ ꯑꯩꯅ ꯀꯣꯜ ꯇꯧꯖꯔꯛꯏꯕꯗꯨ ꯆꯨꯝꯃꯦꯀꯣ ꯑꯗꯨ ꯑꯩꯁꯦ ꯅꯍꯥꯟ ꯊꯥꯒꯤꯗ ꯌꯥꯁꯦ ꯑꯩꯅ ꯆꯦꯛꯀꯞ ꯆꯠꯄ ꯑꯗꯨꯁꯦ ꯑꯩ ꯍꯦꯜꯠ ꯏꯟꯁꯨꯔꯦꯟꯁ ꯀ꯭ꯂꯦꯝ ꯇꯧꯅꯤꯡꯕ ꯑꯗꯨ ꯍꯦꯜꯠ ꯏꯟꯁꯨꯔꯦꯟꯁ ꯀ꯭ꯂꯦꯝ ꯇꯧꯕꯁꯦ ꯅꯣꯏ ꯑꯣꯐꯤꯁꯇ ꯑꯩ ꯆꯠꯂꯒ ꯅꯣꯏꯒꯤ ꯑꯣꯐꯤꯁꯇ ꯑꯩꯒꯤ ꯍꯦꯜꯠ ꯏꯟꯁꯨꯔꯦꯟꯁꯀꯤ ꯅꯝꯕꯔ ꯄꯤꯔꯒ ꯀ꯭ꯂꯦꯝ ꯇꯧꯕ ꯌꯥꯒꯗ꯭ꯔꯥ ꯑꯗꯨꯒ ꯑꯗꯨꯒꯤ ꯍꯦꯜꯠ ꯏꯟꯁꯨꯔꯦꯟꯁ ꯀ꯭ꯂꯦꯝ ꯇꯧꯕꯗ ꯅꯨꯃꯤꯠ ꯀꯌꯥ ꯆꯪꯒꯅꯤ ꯑꯗꯨ ꯅꯨꯃꯤꯠ ꯀꯌꯥ ꯑꯃꯨꯛꯀ ꯑꯗꯨ ꯇꯧꯈ꯭ꯔ ꯃꯇꯨꯡꯗ ꯆꯦ ꯆꯥꯡꯗꯤ ꯀꯔꯤ ꯀꯃꯥꯏꯅ ꯀꯌꯥꯝ ꯆꯪꯒꯅꯤ ꯑꯗꯨꯒ ꯏꯟꯁꯨꯔꯦꯟꯁꯁꯦ ꯑꯩꯅ ꯀ꯭ꯂꯦꯝ ꯍꯦꯛ ꯇꯧꯕꯗ ꯐꯪꯒꯗ꯭ꯔꯥ ꯅꯠꯇ꯭ꯔꯒ ꯈꯔ ꯃꯇꯨꯡꯗ ꯃꯇꯨꯡꯗ ꯆꯪꯒꯗꯧꯕ꯭ꯔꯥ ꯅꯠꯇ꯭ꯔꯒꯅ ꯌꯦꯡꯕ ꯃꯅꯨꯡꯗ ꯑꯩꯅ ꯑꯁꯨꯝ ꯀ꯭ꯂꯦꯝ ꯇꯧꯕꯗ ꯑꯗꯨ ꯑꯆꯪ ꯑꯆꯪ ꯑꯩꯅ ꯆꯠꯄꯗ ꯍꯦꯛꯇ ꯑꯗꯨꯒꯤ ꯆꯦꯁꯤ ꯎꯠꯂꯒ ꯐꯪꯒꯗ꯭ꯔꯥ ꯍꯦꯜꯠ ꯏꯟꯁꯨꯔꯦꯟꯁ ꯏꯁꯀꯤꯝ ꯃꯇꯥꯡꯗꯗꯤ ꯑꯩ ꯀꯌꯥ ꯈꯪꯗꯕ ꯑꯗꯨꯒꯤ ꯑꯩꯅ ꯅꯣꯏꯉꯣꯟꯗ ꯍꯪꯅꯤꯡꯕ ꯑꯗꯨ ꯍꯦꯜꯠ ꯏꯟꯁꯨꯔꯦꯟꯁꯀꯤ ꯅꯝꯕꯔ ꯍꯦꯛ ꯄꯤꯔꯒꯅ ꯅꯣꯏ ꯑꯣꯐꯤꯁꯇ ꯆꯠꯄꯗ ꯑꯗꯨꯝ ꯌꯦꯡꯕ ꯍꯧꯕꯗꯒꯤꯅ ꯑꯔꯣꯏꯕ ꯐꯥꯎꯕ ꯅꯣꯏꯅ ꯂꯣꯏ ꯌꯦꯡꯒꯗꯧꯕ꯭ꯔꯥ ꯅꯠꯇ꯭ꯔꯒ ꯍꯥꯐ ꯄꯦꯃꯦꯟ ꯇꯧꯔꯒ ꯌꯦꯡꯕꯤꯒꯗꯧꯕ꯭ꯔꯥ ꯑꯗꯨ ꯃꯇꯥꯡꯒꯤꯁꯨ ꯑꯩꯁꯦ ꯈꯔ ꯈꯪꯅꯤꯡꯕ ꯑꯩꯁꯦ ꯑꯗꯨ ꯃꯇꯥꯡꯗ ꯀꯔꯤꯁꯨ ꯅꯣꯂꯦꯖ ꯂꯩꯇꯕ ꯑꯗꯨꯒꯤ ꯑꯩꯅ ꯅꯣꯏ ꯍꯦꯜꯠ ꯏꯟꯁꯨꯔꯦꯟꯁꯇ ꯈꯔ ꯀꯣꯜ ꯇꯧꯔꯒ ꯍꯪꯖꯒꯦ ꯇꯧꯕ ꯑꯗꯨ ꯑꯩ ꯆꯪꯒꯗꯧꯕ ꯆꯦ ꯆꯥꯡꯒꯨꯝꯕꯁꯨ ꯈꯔ ꯍꯥꯏꯕꯤꯔꯛꯑꯣ ꯑꯗꯨꯒ ꯑꯩꯅ ꯇꯧꯒꯗꯕ ꯊꯕꯛꯁꯨ ꯀꯃꯥꯏꯅ ꯇꯧꯒꯗꯕ꯭ꯔꯥ ꯑꯩꯅ ꯍꯦꯛ ꯆꯠꯄꯗꯩ ꯌꯦꯡꯕ ꯍꯧꯕꯗꯒꯤꯅ ꯑꯔꯣꯏꯕ ꯐꯥꯎꯕ ꯅꯣꯏꯅ ꯌꯦꯡꯕꯤꯒꯗꯧꯕ꯭ꯔꯥ ꯑꯗꯨ ꯃꯇꯥꯡꯗꯁꯨ ꯈꯔ ꯍꯥꯏꯕꯤꯕ ꯌꯥꯒꯗ꯭ꯔꯥ